ꯑꯐꯛꯄꯒꯤ ꯁꯔꯨꯛ ꯍꯥꯏꯇꯥꯔꯦ ꯈꯨꯗ ꯑꯣꯏꯅ ꯍꯥꯏꯔꯕꯗ ꯌꯣꯡꯆꯥꯛꯀꯨꯝꯕ ꯑꯗꯩ ꯍꯩꯕꯣꯡꯒꯨꯝꯕ ꯁꯤꯁꯦ ꯑꯐꯛꯄꯒꯤ ꯄꯣꯠꯁꯦ ꯆꯥꯔꯒ ꯃꯣꯏꯒꯤ ꯗꯥꯏꯕꯦꯇꯤꯁꯀꯤ ꯀꯩꯅꯣꯗꯨ ꯈꯤꯇꯪꯇ ꯑꯣꯏꯔꯁꯨ ꯍꯟꯊꯅꯕ ꯍꯣꯠꯅꯩ ꯑꯗꯣ ꯗꯥꯏꯕꯦꯇꯤꯁ ꯅꯥꯔꯕ ꯃꯤꯁꯤꯡꯁꯦ ꯁꯅꯥ ꯈꯣꯡꯅꯥꯡꯒꯤ ꯃꯀꯨꯗꯣ ꯑꯗꯨ ꯐꯛꯑꯒ ꯑꯗꯨꯒꯤ ꯃꯍꯤꯗꯣ ꯐꯨꯠꯂꯒ ꯉꯥꯛꯁꯪꯕꯨꯗꯤ ꯉꯥꯡꯉꯦ ꯑꯗꯨ ꯑꯣꯏꯔꯁꯨ ꯐꯨꯠꯂꯒ ꯄꯤꯊꯛꯄꯗ ꯏꯁꯤꯡ ꯑꯍꯤꯡꯗ ꯃꯄꯥꯟ ꯇꯣꯏꯅ ꯊꯣꯛꯄ ꯃꯤꯁꯤꯡꯁꯦ ꯑꯗꯨꯗꯨ ꯗꯥꯏꯕꯦꯇꯤꯁ ꯅꯔꯒꯁꯨ ꯑꯗꯨꯒꯤ ꯈꯣꯡꯅꯥꯡ ꯐꯨꯠꯂꯒ ꯄꯤꯊꯛꯑꯒ ꯃꯍꯤꯗꯨ ꯊꯛꯄ ꯃꯇꯝꯗ ꯃꯈꯣꯡ ꯃꯄꯥꯟ ꯊꯣꯛꯄꯒꯤ ꯀꯩꯅꯣꯁꯦ ꯈꯤꯇꯪ ꯍꯟꯊꯩ ꯑꯗꯨꯅ ꯗꯥꯏꯕꯦꯇꯤꯁ ꯅꯥꯔꯕ ꯃꯤꯁꯤꯡꯗ ꯍꯥꯏꯔꯤꯕ ꯈꯤꯇꯪꯇ ꯑꯣꯏꯔꯁꯨ ꯍꯟꯊꯅꯕꯒꯤꯗꯃꯛꯇ ꯌꯨꯝꯗ ꯍꯥꯏꯔꯤꯕ ꯊꯧꯑꯣꯡꯁꯤ ꯆꯠꯊꯔꯒꯗꯤ ꯗꯥꯏꯕꯦꯇꯤꯁ ꯈꯤꯇꯪꯇ ꯑꯣꯏꯔꯁꯨ ꯀꯟꯇ꯭ꯔꯣꯜ ꯇꯧꯕ ꯉꯝꯒꯅꯤ ꯍꯥꯏꯅ ꯈꯜꯂꯤ